ꯍꯂꯣ ꯁꯤ ꯐꯔꯅꯤꯆꯔꯒꯤ ꯑꯣꯏꯕꯤꯔꯕ꯭ꯔꯣ ꯑꯩꯁꯦ ꯄꯣꯠ ꯈꯤꯇ ꯂꯧꯒꯦ ꯇꯧꯕꯅꯦ ꯑꯩꯈꯣꯏ ꯏꯆꯦꯗꯣ ꯇꯥꯡ ꯐꯦꯕ꯭ꯋꯥꯔꯤꯒꯤ ꯇꯥꯡ ꯑꯃꯗ ꯂꯨꯍꯣꯡꯒꯗꯧꯅꯦꯕ ꯑꯗꯨꯅ ꯄꯣꯠꯁꯤ ꯈꯔ ꯋꯥꯠꯂꯤꯌꯦꯕ ꯑꯗꯨ ꯑꯩꯈꯣꯏꯒꯤ ꯑꯩꯅ ꯂꯧꯗꯧꯔꯤꯁꯦ ꯁꯣꯐꯥ ꯂꯧꯔꯅꯤ ꯀꯥꯡꯊꯣꯜ ꯂꯧꯔꯅꯤ ꯑꯗꯨꯒ ꯑꯩꯈꯣꯏꯒꯤ ꯑꯩꯈꯣꯏꯒꯤ ꯐꯝꯐꯝꯐꯥꯟ ꯑꯗꯨꯗꯒꯤ ꯑꯩꯈꯣꯏꯒꯤ ꯒꯣꯔꯗꯦꯖ ꯑꯗꯨꯗꯒꯤ ꯃꯌꯥꯝ ꯑꯃ ꯍꯥꯏꯗꯤ ꯄꯣꯠ ꯈꯔ ꯋꯥꯠꯂꯤꯕꯀꯣ ꯑꯗꯨ ꯁꯣꯐꯥꯗꯨꯅ ꯂꯨꯄꯥ ꯀꯌꯥꯃꯨꯛ ꯑꯣꯏꯔꯛꯇꯣꯏꯅꯣ

ꯑꯣ ꯑꯗꯨ ꯁꯣꯐꯥꯒꯤꯁꯦ ꯍꯣꯔꯦꯟ ꯑꯗꯨꯝ ꯃꯃꯟ ꯂꯣꯏꯅ ꯃꯃꯟꯗꯣ ꯍꯥꯏꯁꯤꯟꯅꯔꯁꯦꯕꯀꯣ ꯑꯗꯣ ꯍꯧꯖꯤꯛ ꯑꯩꯈꯣꯏꯒꯤ ꯀꯥꯡꯊꯣꯟꯗꯅ ꯀ꯭ꯌꯥꯝ ꯂꯩꯔꯤ ꯑꯗꯣ ꯂꯤꯁꯤꯡ ꯀꯨꯟꯊ꯭ꯔꯥ ꯄꯤꯕꯗꯨꯅ ꯀ꯭ꯋꯥꯂꯤꯇꯤ ꯍꯥꯏꯗꯤ ꯃꯒꯨꯜ ꯂꯩꯕꯗꯣ ꯀ꯭ꯌꯥꯝ ꯍꯥꯏꯗꯤ ꯇꯔꯥ ꯄꯤꯕꯅ ꯀ꯭ꯌꯥꯝ ꯑꯣꯏꯗꯣꯏꯅꯣ ꯑꯗꯒꯤ ꯀꯨꯟꯊ꯭ꯔꯥ ꯄꯤꯕꯗꯨꯅ ꯀ꯭ꯌꯥꯝ ꯑꯣꯏꯗꯣꯏꯅꯣ ꯑꯣ ꯑꯗꯨ ꯂꯤꯁꯤꯡ ꯇꯔꯥꯒ ꯃꯉꯥꯃꯨꯛ ꯄꯤꯕꯗ ꯑꯣꯏꯅ ꯇꯧꯕꯤꯔꯣ ꯑꯣ ꯑꯗꯨ ꯅꯠꯇꯦ ꯅꯠꯇꯦ ꯎꯄꯨꯗ ꯎꯄꯨꯗꯣ ꯑꯣꯏꯅ ꯇꯧꯕꯤꯔꯣ ꯑꯩꯈꯣꯏꯒꯤ ꯀꯥꯡꯊꯣꯟꯗꯣ ꯎꯄꯨꯗꯣ ꯃꯆꯥ ꯑꯃ ꯍꯥꯟꯅ ꯂꯤꯁꯤꯡ ꯇꯔꯥꯃꯉꯥꯃꯨꯛꯇꯣ ꯍꯥꯟꯅ ꯃꯆꯥ ꯑꯣꯏꯅ ꯍꯥꯏꯗꯤ ꯌꯥꯝ ꯆꯥꯎꯗꯕꯤ ꯃꯆꯥ ꯑꯃ ꯂꯩꯗꯅ ꯃꯆꯥ ꯁꯥꯏꯁꯇꯣ ꯑꯣꯏꯅ ꯇꯧꯕꯤꯔꯣ ꯑꯗꯨꯒ ꯈꯔ ꯆꯥꯎꯕꯗꯨꯅ ꯀꯌꯥꯗ ꯇꯧꯗꯣꯔꯤ ꯎꯝ ꯒꯣꯗ꯭ꯔꯦꯖꯇꯤ ꯀꯌꯥꯃꯨꯛ ꯄꯤꯕ ꯂꯩꯔꯤ ꯑꯗꯨ ꯃꯃꯟꯗꯨ ꯀꯌꯥꯃꯨꯛ ꯑꯣꯏꯕꯅꯣꯕ ꯍꯥꯏꯗꯤ ꯆꯥꯎꯔꯥꯛꯅ ꯎꯝ ꯑꯣ ꯑꯗꯣ ꯑꯣ ꯐꯔꯦ ꯐꯔꯦ ꯑꯗꯨꯗꯤ ꯑꯩꯁꯨ ꯂꯥꯛꯅꯉꯥꯏ ꯇꯧꯔꯒꯦ ꯍꯣꯏ ꯍꯣꯏ ꯎꯝ